ꯍꯥꯂꯣ ꯑꯥ ꯁꯤ ꯁ꯭ꯀꯜꯒꯒꯤ ꯑꯣꯖꯥ ꯅꯠꯇ꯭ꯔꯣ ꯑꯣ ꯑꯗꯨ ꯁꯥꯔꯗ ꯋꯥ ꯑꯃꯇꯥ ꯍꯥꯏꯒꯦꯅꯅꯤꯅꯦ ꯑꯩ ꯏꯆꯥꯅꯨꯄꯥꯁꯦ ꯃꯁꯥ ꯉꯝꯗꯕꯁꯨ ꯀꯨꯏꯔꯕ ꯑꯗꯣ ꯑꯦꯛꯖꯥꯝ ꯑꯁꯤ ꯊꯥꯕ ꯉꯝꯃꯔꯣꯏꯗꯕ ꯑꯗꯨꯒꯤ ꯀꯣꯟꯅ ꯊꯥꯕ ꯌꯥꯒꯗ꯭ꯔꯥ ꯍꯥꯏꯕꯗꯨꯅꯤ ꯁꯥꯔꯗ ꯑꯣ ꯐꯔꯦ ꯐꯔꯦ ꯁꯥꯔ ꯑꯗꯨ ꯑꯣꯏꯔꯗꯤ ꯌꯥꯝ ꯅꯨꯡꯉꯥꯏꯔꯦ ꯁꯥꯔ ꯎꯝ ꯍꯣꯏ ꯊꯝꯃꯒꯦ ꯁꯥꯔ